ꯑꯩꯈꯣꯏꯅ ꯀꯩꯅꯣ ꯒꯨꯍꯥꯇꯤꯗꯒꯤꯅ ꯗꯥꯎꯀꯤ ꯔꯤꯚꯔ ꯍꯥꯏ ꯇꯥꯔꯦꯀꯣ ꯃꯦꯒꯥꯃꯂꯌꯥꯒꯤ ꯈ꯭ꯋꯥꯏꯗꯒꯤ ꯃꯃꯤꯡ ꯆꯠꯄ ꯗꯥꯎꯀꯤ ꯔꯤꯚꯔꯁꯤꯗ ꯆꯠꯄ ꯃꯇꯝꯁꯤꯗ ꯑꯩꯈꯣꯏꯅ ꯑꯦꯛꯁꯄꯦꯛ ꯇꯧꯔꯨꯕꯗꯤ ꯑꯩꯈꯣꯏꯒꯤ ꯌꯥꯝꯅ ꯑꯗꯨꯛꯀꯤ ꯃꯇꯤꯛ ꯏꯪꯅ ꯐꯖꯅꯤ ꯍꯥꯏꯕꯗꯤ ꯑꯩꯈꯣꯏꯅ ꯑꯦꯛꯁꯄꯦꯛ ꯇꯧꯔꯨꯗꯦ ꯂꯩꯔꯝꯗꯨꯒꯤ ꯂꯩꯔꯤꯕ ꯃꯤꯁꯤꯡꯀ ꯌꯦꯡꯉꯨꯕ ꯃꯇꯨꯡꯗ ꯑꯗꯨꯕꯨ ꯑꯩꯈꯣꯏꯅ ꯃꯐꯝꯗꯨ ꯌꯧꯔꯨ ꯃꯇꯝꯗ ꯌꯥꯝꯅ ꯄꯨꯛꯅꯤꯡ ꯍꯨꯅꯤꯉꯥꯏ ꯑꯣꯏꯔꯕ ꯑꯩꯈꯣꯏꯒꯤ ꯔꯤꯚꯔꯅ ꯐꯖꯕ ꯑꯩꯈꯣꯏꯒꯤ ꯑꯩꯈꯣꯏꯒꯤ ꯁꯟꯂꯥꯏꯠꯅ ꯊꯥꯔꯛꯄ ꯏꯐꯦꯛ ꯊꯣꯛꯄ ꯑꯩꯈꯣꯏꯒꯤ ꯃꯌꯥꯝ ꯃꯈꯜ ꯃꯊꯦꯜꯒꯤ ꯐꯖꯕ ꯃꯌꯥꯝꯗꯨ ꯎꯔꯨ ꯃꯇꯝꯗ ꯑꯩꯈꯣꯏꯒꯤ ꯇ꯭ꯔꯥꯕꯦꯜ ꯑꯦꯛꯁꯄꯤꯔꯤꯌꯦꯟꯁ ꯑꯗꯨꯛꯀꯤ ꯃꯇꯤꯛ ꯍꯥꯏꯅꯤꯉꯥꯏ ꯂꯩꯇꯅ ꯑꯩꯈꯣꯏꯅ ꯈꯜꯂꯨꯕꯗꯨꯒꯤ ꯅꯤꯡꯂꯨꯕꯗꯨꯒꯤ ꯃꯗꯨꯅ ꯀꯥ ꯍꯦꯟꯅ ꯌꯥꯝꯅ ꯃꯄꯨꯡ ꯐꯥꯅ ꯑꯣꯏꯔꯝꯕꯗꯨ ꯌꯥꯝꯅ ꯄꯨꯛꯅꯤꯡ ꯍꯨꯅꯤꯉꯥꯏ ꯑꯣꯏꯅ ꯐꯖꯩ